ꯃꯐꯝ ꯃꯇꯝꯒꯤ ꯃꯇꯨꯡ ꯏꯜꯂꯤ ꯍꯥꯏꯕꯒꯨꯝꯅ ꯂꯣꯟꯒꯤ ꯑꯣꯏꯅꯗꯤ ꯑꯩꯈꯣꯏ ꯀꯩ ꯀꯩ ꯃꯅꯤꯄꯨꯔꯤ ꯍꯥꯏꯕ ꯂꯝꯗꯝꯁꯤ ꯑꯣꯏꯕꯅꯤꯅ ꯃꯅꯤꯄꯨꯔꯤ ꯂꯣꯟ ꯑꯗꯨꯝ ꯁꯤꯖꯤꯟꯅꯩ ꯑꯗꯨꯕꯨ ꯇꯧꯕꯇꯕꯨ ꯃꯅꯤꯄꯨꯔꯤ ꯂꯣꯟ ꯃꯅꯤꯄꯨꯔꯤ ꯃꯁꯥꯗ ꯂꯩꯔꯒ ꯃꯅꯤꯄꯨꯔꯤ ꯂꯣꯟ ꯃꯥꯡꯈꯤꯗꯅꯕ ꯃꯅꯤꯄꯨꯔꯤ ꯂꯣꯟꯕꯨ ꯀꯟꯅ ꯀꯪꯈꯠꯅꯕ ꯍꯧꯖꯤꯛ ꯀꯟꯅ ꯍꯣꯠꯅꯔꯤ ꯃꯐꯝ ꯑꯌꯥꯝꯕꯗꯁꯨ ꯃꯅꯤꯄꯨꯔꯤ ꯂꯦꯡꯒꯣꯏꯁ ꯇꯝꯕꯒꯤ ꯃꯌꯥꯝ ꯑꯃ ꯍꯥꯞꯄꯦ ꯑꯩꯈꯣꯏꯅꯁꯨ ꯈꯪꯏ ꯎꯔꯤ ꯑꯗꯨꯕꯨ ꯃꯅꯤꯄꯨꯔꯤ ꯃꯄꯥꯟ ꯊꯣꯛꯈꯤꯕ ꯃꯇꯝꯗꯗꯤ ꯃꯅꯤꯄꯨꯔꯤ ꯈꯛꯅ ꯌꯥꯔꯛꯇꯕꯅꯤꯅ ꯑꯩꯈꯣꯏ ꯂꯣꯏꯅꯃꯛ ꯍꯥꯏꯗꯤ ꯏꯗꯨꯀꯦꯁꯟꯒꯤ ꯂꯥꯏꯟꯁꯤꯗ ꯆꯪꯁꯤꯟꯅꯕ ꯀꯟꯅ ꯍꯣꯠꯅꯔꯤ ꯑꯗꯨꯒ ꯏꯗꯨꯀꯦꯁꯟꯒꯤ ꯂꯥꯏꯟꯁꯤꯒꯤꯁꯨ ꯈꯔ ꯁꯤꯖꯤꯟꯅ ꯑꯩꯈꯣꯏꯒꯤꯁꯨ ꯈꯔ ꯁꯤꯖꯤꯟꯅ ꯃꯌꯥꯝ ꯑꯗꯨꯝ ꯑꯟꯗ꯭ꯔꯁꯇꯦꯟ ꯇꯧꯅꯤꯡꯉꯥꯏ ꯃꯑꯣꯡꯗ ꯍꯣꯠꯅꯔꯤ ꯑꯩꯈꯣꯏꯒꯤ ꯃꯅꯤꯄꯨꯔꯤ ꯂꯣꯟꯕꯨꯁꯨ ꯆꯥꯎꯈꯠꯅꯕ ꯏꯗꯨꯀꯦꯁꯟꯒꯤ ꯂꯥꯏꯟꯗ ꯆꯪꯁꯤꯟꯗꯨꯅ ꯃꯅꯤꯄꯨꯔꯤꯒꯤ ꯂꯣꯟꯕꯨꯁꯨ ꯆꯥꯎꯈꯠꯅꯕ ꯀꯟꯅ ꯍꯣꯠꯅꯔꯤ ꯑꯗꯨꯒ ꯃꯅꯤꯄꯨꯔꯤ ꯂꯣꯟ ꯁꯦꯡꯅ ꯉꯥꯡꯕ ꯀꯅꯥꯁꯨ ꯑꯣꯏꯗꯦ ꯃꯅꯤꯄꯨꯔꯤ ꯂꯣꯟ ꯑꯃꯗꯤ ꯏꯪꯂꯤꯁ ꯂꯣꯟ ꯏꯪꯂꯤꯁ ꯑꯃꯗꯤ ꯍꯤꯟꯗꯤ ꯃꯁꯤꯁꯤꯡ ꯑꯁꯤ ꯌꯥꯟꯁꯤꯟꯅꯗꯨꯅ ꯉꯥꯡꯅꯩ ꯍꯧꯖꯤꯛꯀꯥꯟꯗꯤ ꯇꯧꯕꯇꯕꯨ ꯍꯧꯒꯠꯂꯛꯂꯤꯕ ꯅꯍꯥꯔꯣꯜ ꯍꯧꯒꯠꯂꯛꯂꯤꯕ ꯏꯡꯈꯠꯂꯛꯂꯤꯕ ꯑꯉꯥꯡ ꯅꯨꯄꯤꯗ ꯃꯅꯤꯄꯨꯔꯤ ꯈꯪꯍꯟꯅꯕ ꯑꯃꯗꯤ ꯑꯇꯣꯞ ꯑꯇꯣꯞꯄ ꯃꯤꯔꯝꯗ ꯂꯩꯈ꯭ꯔꯤꯕ ꯑꯩꯈꯣꯏꯒꯤ ꯃꯅꯤꯄꯨꯔꯤꯒꯤ ꯏꯔꯝꯗꯝ ꯑꯁꯤꯒꯤ ꯃꯤꯁꯤꯡꯗꯤ ꯃꯅꯤꯄꯨꯔꯤ ꯂꯣꯟꯅꯤꯉꯥꯏꯒꯤꯗꯃꯛꯇ ꯃꯅꯤꯄꯨꯔꯤꯒꯤ ꯃꯅꯤꯄꯨꯔꯤ ꯍꯥꯞ ꯇꯨꯅ ꯇꯥꯛꯄ ꯈꯪꯍꯟꯕ ꯀꯌꯥ ꯑꯃꯁꯨ ꯇꯧꯔꯤ ꯑꯗꯨꯒ ꯃꯅꯤꯄꯨꯔꯤꯅ ꯂꯣꯟꯗꯨꯅ ꯏꯊꯤꯜ ꯄꯤꯕ ꯉꯝꯗꯕ ꯃꯤꯑꯣꯏ ꯀꯌꯥꯗꯁꯨ ꯑꯩꯈꯣꯏꯅ ꯋꯥ ꯉꯥꯡꯅꯕꯒꯤꯗꯃꯛꯇ ꯂꯣꯟ ꯍꯥꯏꯕꯁꯦ ꯂꯩꯔꯤꯕ ꯂꯣꯟꯁꯤꯡꯁꯦ ꯈꯪꯅꯤꯡꯉꯥꯏꯒꯤ ꯍꯣꯠꯅꯕ ꯑꯩꯈꯣꯏꯅ ꯑꯗꯨꯒ ꯏꯪꯂꯤꯁ ꯑꯃꯗꯤ ꯃꯅꯤꯄꯨꯔꯤ ꯑꯅꯤꯃꯛꯇ ꯐ꯭ꯂꯨꯌꯦꯟ ꯑꯣꯏꯅꯕ ꯃꯑꯣꯡꯗ ꯉꯥꯡꯕ ꯉꯝꯅꯕ ꯏꯗꯨꯀꯦꯁꯟ ꯂꯥꯏꯟꯗ ꯈꯣꯡ ꯇꯥꯕ ꯆꯪꯁꯤꯟꯕ ꯀꯜꯆꯔꯦꯜꯕꯨ ꯉꯥꯛꯇꯕꯁꯨ ꯌꯥꯗꯕꯅꯤꯅ ꯀꯜꯆꯔꯦꯟ ꯍꯥꯏꯕ ꯑꯃꯁꯨ ꯂꯩꯕꯅꯤꯅ ꯏꯔꯝꯗꯝꯗ ꯄꯣꯛꯄꯅꯤꯅ ꯀꯜꯆꯔꯦꯜꯕꯨ ꯉꯥꯛꯅꯕ ꯂꯣꯟꯁꯨ ꯑꯗꯨꯃꯛ ꯑꯩꯈꯣꯏ ꯑꯗꯨꯝ ꯁꯤꯖꯤꯟꯅꯩ